ꯇꯣꯉꯥꯟ ꯇꯣꯉꯥꯟꯕ ꯃꯇꯝꯗ ꯑꯩꯅ ꯇꯣꯉꯥꯟ ꯇꯣꯉꯥꯟꯕꯒꯤ ꯍꯥꯏꯗꯤ ꯁꯤꯖꯟ ꯃꯇꯝꯗ ꯑꯩꯅ ꯇꯧꯕ ꯃꯑꯣꯡꯗꯣ ꯅꯤꯡꯊꯝꯊꯥꯒꯤ ꯃꯇꯝꯗꯗꯤꯀꯣ ꯑꯩꯅꯅꯦ ꯅꯣꯡꯃꯒꯤ ꯑꯣꯏꯅ ꯀꯥꯜꯂ ꯀꯥꯜꯂꯒ ꯀꯩꯅꯣ ꯇꯧꯋꯦꯕ ꯏꯁꯤꯡ ꯆꯥꯏꯌꯦꯕ ꯑꯗꯨꯒ ꯅꯣꯡꯖꯨ ꯊꯥꯒꯤ ꯃꯇꯝꯗꯒꯤꯗꯤ ꯑꯗꯨꯝ ꯃꯁꯥ ꯃꯇꯣꯝꯇ ꯅꯣꯡ ꯇꯥꯔꯕꯅꯤꯅ ꯑꯩ ꯏꯁꯤꯡ ꯆꯥꯏꯖꯗ꯭ꯔꯦ ꯑꯗꯨꯒ ꯀꯥꯂꯦꯟꯊꯥꯒꯤ ꯃꯇꯝꯗꯒꯗꯤ ꯑꯩꯅ ꯎꯔꯨꯛ ꯍꯥꯏꯗꯤ ꯑꯌꯨꯛꯇꯁꯨ ꯏꯁꯤꯡ ꯆꯥꯏꯔꯦ ꯅꯨꯃꯤꯗꯥꯡꯋꯥꯏꯔꯝꯗꯁꯨ ꯏꯁꯤꯡ ꯆꯥꯏꯔꯦ ꯑꯅꯤꯁꯤꯒꯤ ꯃꯇꯝꯁꯤꯗꯅ ꯑꯗꯨꯒ ꯑꯩꯅ ꯀꯩꯅꯣꯒꯤ ꯊꯥ ꯊꯥ ꯈꯨꯗꯤꯡꯒꯤ ꯒꯝꯂꯥꯁꯦ ꯑꯗꯨꯝ ꯁꯤꯜꯂꯒ ꯑꯩ ꯃꯈꯜ ꯃꯈꯜꯒꯤ ꯃꯌꯥꯝ ꯑꯃ ꯁꯤꯜꯂ ꯇꯧꯋꯤ ꯑꯗꯣ ꯀꯥꯂꯦꯟꯊꯥꯒꯤ ꯁꯥꯔꯛꯄ ꯃꯇꯝꯁꯤꯗꯗꯤ ꯃꯊꯛꯇ ꯍꯞꯄꯥ ꯐꯖꯅ ꯈꯜꯂꯒ ꯐꯖꯅ ꯃꯣꯏꯁꯤꯡꯗꯨ ꯅꯨꯡꯁꯥꯅ ꯀꯟꯅ ꯈꯥꯝꯍꯠꯇꯉꯥꯏꯁꯨ ꯑꯩ ꯑꯌꯥꯝꯕꯅ ꯑꯩ ꯑꯗꯨꯃꯥꯏꯅ ꯍꯣꯠꯅꯖꯩ